ꯑꯧ ꯅꯣꯏꯒꯤ ꯀꯩꯅꯣ ꯅꯍꯥꯛ ꯅꯣꯏ ꯔꯦꯁꯇꯨꯔꯦꯟꯗ ꯑꯩꯅ ꯑꯆꯥ ꯑꯊꯛ ꯑꯣꯗꯔ ꯇꯧꯕꯅꯦꯕꯀꯣ ꯑꯗꯣ ꯑꯆꯥ ꯑꯊꯛ ꯑꯣꯗꯔ ꯇꯧꯕꯁꯦ ꯃꯣꯏ ꯊꯦꯡꯕꯒꯤ ꯀꯩꯅꯣ ꯃꯤ ꯊꯕꯛ ꯇꯧꯔꯤꯕ ꯃꯤꯅ ꯃꯣꯏꯅ ꯍꯥꯏꯕꯁꯦ ꯄꯨꯡ ꯑꯝ ꯑꯅꯤꯒꯤ ꯃꯇꯨꯡꯗ ꯊꯤꯜꯂꯛꯄꯤꯒꯦ ꯃꯣꯏꯅ ꯍꯥꯏꯌꯦꯕꯀꯣ ꯑꯗꯣ ꯑꯩꯗꯤ ꯉꯥꯏꯔꯦ ꯉꯥꯏ ꯉꯥꯏꯔꯒ ꯍꯧꯖꯤꯛ ꯐꯥꯎꯁꯨ ꯀꯩꯅꯣ ꯀꯣꯜ ꯇꯧꯕꯁꯨ ꯄꯥꯏꯈꯠꯇꯦ ꯀꯔꯤ ꯇꯧꯕꯒꯤꯅꯣ ꯈꯪꯗ꯭ꯔꯦꯕ ꯀꯣꯜꯁꯦ ꯇꯣꯏꯅ ꯇꯧꯔꯦꯕ ꯑꯍꯨꯝꯂꯛ ꯃꯔꯤꯔꯛ ꯇꯧꯈ꯭ꯔꯦ ꯐꯣꯟ ꯄꯥꯏꯈꯠꯇ꯭ꯔꯦ ꯃꯐꯝꯁꯨ ꯍꯥꯏꯈ꯭ꯔꯦ ꯉꯁꯥꯏꯗꯒꯤ ꯑꯗꯣ ꯀꯩꯒꯤꯅꯣ ꯍꯥꯏꯕꯁꯦ ꯅꯣꯏꯗ ꯀꯩꯅꯣ ꯐꯝꯃꯤꯕ ꯑꯃ ꯀꯩꯅꯣ ꯃꯤꯟꯁ ꯂꯩꯕ꯭ꯔꯥ ꯃꯣꯏꯅ ꯍꯪꯕꯅꯦ ꯑꯗꯨ ꯅꯣꯏ ꯁꯨꯃꯥꯏꯅ ꯇꯧꯔꯗꯤ ꯅꯨꯡꯉꯥꯏꯔꯣꯏꯀꯣ ꯑꯗꯨꯅ ꯅꯣꯏꯅ ꯊꯕꯛ ꯀꯩꯅꯣ ꯊꯦꯡꯕ ꯊꯦꯡꯕꯒꯤ ꯊꯕꯛ ꯇꯧꯔꯤꯕ ꯃꯤꯗ ꯀꯩꯅꯣ ꯐꯖꯅ ꯑꯦꯠꯕꯥꯏꯁ ꯄꯤꯔꯣ ꯁꯨꯃꯥꯏꯅ ꯇꯧꯗꯣꯏꯅꯤ ꯁꯨꯃꯥꯏꯅ ꯇꯧꯗꯣꯏꯅꯤ ꯀꯁꯇꯃꯔꯅ ꯀꯣꯜ ꯇꯧꯕꯀꯥꯟꯗ ꯑꯩꯈꯣꯏꯅ ꯀꯔꯤ ꯂꯣꯏ ꯍꯥꯏꯕꯤꯔꯣ ꯅꯠꯇ꯭ꯔꯗꯤ ꯁꯤꯁꯦ ꯌꯥꯝ ꯅꯨꯡꯉꯥꯏꯇꯦꯀꯣ